ꯍꯜꯂꯣ ꯍꯜꯂꯣ ꯇꯥꯏ ꯑꯩꯈꯣꯏꯁꯤ ꯑꯩ ꯁꯤꯁꯦ ꯀꯩꯅꯣ ꯑꯣꯏꯗꯣꯏꯅꯦ ꯑꯩꯈꯣꯏꯒꯤ ꯑꯣꯏꯅꯥꯝꯗ ꯂꯩꯕ ꯑꯩꯈꯣꯏꯒꯤ ꯀꯩꯅꯣ ꯐꯦꯁꯟ ꯑꯦꯟ ꯑꯦꯟꯇꯔꯇꯦꯟꯃꯦꯟ ꯏꯁꯇꯣꯔꯗꯒꯤ ꯑꯣꯏꯗꯣꯏꯅꯦꯕꯀꯣ ꯑꯩꯈꯣꯏꯒꯤ ꯑꯅꯧꯕ ꯑꯩꯈꯣꯏ ꯁꯝꯃꯔꯒꯤ ꯑꯅꯧꯕ ꯗ꯭ꯔꯦꯁ ꯑꯗꯒꯤ ꯈꯣꯡꯉꯨꯞ ꯅꯣꯡꯉꯨꯞ ꯃꯌꯥꯝ ꯂꯥꯛꯑꯦꯕꯀꯣ ꯑꯗꯣ ꯑꯣꯐꯔꯁꯨ ꯃꯌꯥꯝ ꯄꯤꯔꯤ ꯑꯗꯣ ꯌꯥꯔꯒꯗꯤ ꯑꯩꯈꯣꯏ ꯒ꯭ꯔꯦꯕ ꯇꯧꯕꯤꯍꯧꯅꯕꯑꯅ ꯐꯣꯟ ꯇꯧꯖꯔꯛꯄꯅꯦ ꯈꯨꯃꯨꯛꯁꯦ ꯃꯈꯜꯗꯤ ꯑꯗꯨꯝ ꯂꯣꯏ ꯁꯨꯅꯕ ꯂꯥꯛꯑꯦꯕꯀꯣ ꯑꯅꯝꯕꯅ ꯑꯣꯔꯤꯖꯤꯅꯦꯜ ꯑꯗꯒꯤꯗꯤ ꯌꯨ ꯑꯦ ꯀ꯭ꯋꯥꯂꯤꯇꯤ ꯑꯅꯝꯕꯅ ꯑꯣꯏꯔꯛꯀꯅꯦꯕꯀꯣ ꯑꯣꯔꯤꯖꯤꯅꯦꯜ ꯍꯥꯏꯔꯒ ꯑꯣꯔꯤꯖꯤꯅꯦꯜ ꯃꯊꯪꯗ ꯌꯨ ꯑꯦꯅꯦꯕ ꯂꯥꯛꯀꯗꯣꯏꯁꯦ ꯑꯣꯔꯤꯖꯤꯅꯦꯜꯒ ꯆꯞ ꯃꯥꯟꯅꯅꯦꯕꯀꯣ ꯕ꯭ꯔꯦꯟꯗꯗꯤ ꯃꯈꯜ ꯃꯈꯜ ꯃꯌꯥꯝ ꯂꯥꯛꯑꯦ ꯅꯥꯏꯀꯤ ꯑꯦꯗꯤꯗꯥꯁ ꯑꯗꯒꯤ ꯄꯨꯃꯥ ꯔꯤꯕꯣꯛ ꯂꯣꯏ ꯁꯨꯅꯕ ꯂꯥꯛꯑꯦꯕꯀꯣ ꯑꯗꯒꯤ ꯍꯧꯖꯤꯛ ꯌꯥꯝꯀꯟꯅ ꯄꯥꯝꯅꯔꯛꯄ ꯑꯩꯈꯣꯏ ꯏꯌꯔ ꯖꯣꯔꯗꯥꯟ ꯅꯥꯏꯀꯤ ꯗꯪ ꯑꯗꯒꯤ ꯅꯥꯏꯀꯤ ꯂꯦꯗꯔ ꯂꯣꯏ ꯂꯥꯛꯑꯦꯕꯀꯣ ꯑꯗꯣ ꯑꯩꯈꯣꯏ ꯍꯧꯖꯤꯛꯁꯨ ꯑꯣꯐꯔꯁꯨ ꯄꯤꯔꯤ ꯐꯣꯔꯇꯤ ꯄꯔꯁꯦꯟ ꯑꯣꯐꯔ ꯄꯤꯔꯤꯕ ꯑꯦꯝ ꯃꯥꯔ ꯄꯤ ꯄ꯭ꯔꯥꯏꯁꯇꯒꯤ ꯑꯗꯒꯤ ꯗ꯭ꯔꯦꯁꯇ ꯍꯥꯏꯌꯨ ꯍꯥꯏꯌꯨ ꯑꯗꯨꯗꯤ ꯌꯥꯎ ꯂꯩꯌꯦ ꯂꯩꯌꯦ ꯑꯩꯈꯣꯏꯒꯤ ꯄꯣꯠꯁꯦ ꯂꯨꯄꯥ ꯂꯤꯁꯤꯡ ꯃꯉꯥꯒꯤ ꯂꯩꯇꯥꯔꯒꯗꯤꯅꯦ ꯑꯩꯈꯣꯏ ꯉꯁꯥꯏ ꯑꯣꯐꯔ ꯄꯤꯖꯕꯗꯣ ꯍꯥꯏꯗꯤ ꯄꯣꯠ ꯑꯃꯃꯝꯗ ꯐꯣꯔꯇꯤ ꯄꯔꯁꯦꯟꯒꯤ ꯃꯌꯥꯅꯦꯕ ꯄꯤꯔꯛꯀꯗꯣꯏ ꯑꯣꯐꯔꯁꯦ ꯑꯗꯨꯒ ꯄꯨꯂꯞ ꯐꯣꯔꯇꯤ ꯄꯔꯁꯦꯟꯗꯨꯒꯤ ꯄꯣꯠ ꯑꯃꯃꯝꯒꯤ ꯐꯣꯔꯇꯤ ꯄꯔꯁꯦꯟ ꯂꯣꯏ ꯇꯥꯔꯀꯥꯟꯗ ꯑꯃꯨꯛ ꯄꯨꯂꯞꯇꯨꯒꯤ ꯑꯣꯏꯅꯅꯦ ꯄꯨꯂꯞ ꯇꯥꯔꯛꯄ ꯁꯦꯟꯐꯝꯗꯨꯒꯤ ꯑꯣꯏꯅꯃꯨꯛ ꯐꯥꯏꯚ ꯊꯥꯎꯖꯟ ꯍꯦꯟꯇꯥꯔꯒꯗꯤ ꯑꯩꯈꯣꯏ ꯇꯦꯟ ꯄꯔꯁꯦꯟ ꯑꯃꯃꯨꯛ ꯇꯥꯖꯒꯅꯦꯕꯀꯣ ꯇꯦꯟ ꯄꯔꯁꯦꯟ ꯑꯃꯃꯨꯛ ꯇꯥꯖꯔꯀꯥꯟꯗ ꯑꯩꯈꯣꯏ ꯄꯣꯠꯁꯦ ꯀꯩꯅꯣ ꯇꯧꯗꯣꯏꯅꯦꯕ ꯈꯣꯡꯉꯨꯞꯇ ꯍꯥꯏꯔ ꯍꯧꯖꯤꯛ ꯃꯈꯜꯗ ꯂꯩꯔꯤꯁꯦ ꯅꯥꯏꯀꯤ ꯏꯌꯔ ꯖꯣꯔꯗꯥꯟ ꯂꯩꯔꯦꯀꯣ ꯑꯗꯒꯤꯗꯤ ꯅꯥꯏꯀꯤꯒꯤꯗ ꯗꯪ ꯂꯩꯔꯦ ꯑꯗꯒꯤꯗꯤ ꯀꯩꯅꯣꯗꯁꯨ ꯑꯩꯈꯣꯏ ꯏꯁꯇ꯭ꯔꯤꯠ ꯋꯦꯌꯔ ꯐꯨꯠꯕꯣꯜꯒꯤ ꯍꯥꯏꯗꯤ ꯏꯁꯄꯣꯔꯠꯁ ꯋꯦꯌꯔꯒꯨꯝꯕꯗꯁꯨ ꯑꯗꯨꯝ ꯂꯩꯌꯦꯕꯀꯣ ꯕꯣꯜ ꯁꯥꯟꯅꯕꯤꯕ꯭ꯔꯣ ꯁꯣꯝꯁꯦ ꯐꯨꯠꯕꯣꯜ ꯁꯥꯟꯅꯕꯤꯕ꯭ꯔꯣ ꯑꯣ ꯑꯗꯨꯁꯨ ꯀꯩꯅꯣꯗꯒꯤ ꯀ꯭ꯋꯥꯂꯤꯇꯤꯗ ꯂꯥꯛꯑꯦꯕꯀꯣ ꯍꯥꯏꯗꯤ ꯀꯩꯅꯣꯗꯨꯏ ꯃꯊꯪꯗ ꯍꯥꯏꯗꯤ ꯑꯣꯔꯤꯖꯤꯅꯦꯜꯒꯤ ꯍꯦꯛ ꯃꯊꯪ ꯑꯣꯔꯤꯖꯤꯅꯦꯜꯒꯗꯤ ꯀ꯭ꯋꯥꯂꯤꯇꯤꯗꯤ ꯃꯥꯟꯅꯗꯣꯏꯅꯦꯕꯀꯣ ꯑꯗꯨꯝꯕ ꯀꯩꯝ ꯈꯦꯠꯅꯔꯣꯏ ꯑꯣꯔꯤꯖꯤꯅꯦꯜꯒ ꯑꯗꯨꯏ ꯌꯨ ꯑꯦꯗ ꯂꯥꯛꯄ ꯃꯣꯏꯅ ꯍꯦꯛ ꯃꯊꯪ ꯍꯥꯏꯇꯥꯔꯦ ꯑꯗꯨ ꯑꯣꯔꯤꯖꯤꯅꯦꯜꯗꯗꯤ ꯈꯔꯗꯤ ꯇꯥꯡꯉꯛꯑꯅꯦꯕꯀꯣ ꯑꯩꯈꯣꯏ ꯅꯥꯏꯀꯤ ꯃꯔꯀꯨꯔꯤꯌꯔꯗꯣ ꯀꯩꯅꯣꯒꯤ ꯑꯗꯨꯒꯗꯤ ꯐꯨꯠꯕꯣꯜ ꯕꯨꯠꯀꯤ ꯑꯗꯨꯒꯗꯤ ꯇꯥꯡꯉꯦꯕ ꯂꯨꯄꯥ ꯂꯤꯁꯤꯡ ꯀꯨꯟꯅꯤꯊꯣꯏ ꯀꯨꯟ ꯍꯨꯝꯗꯣꯏ ꯂꯩꯌꯦꯕꯀꯣ ꯑꯗꯣ ꯗꯤꯁꯀꯥꯎꯟꯇꯦꯠ ꯄ꯭ꯔꯥꯏꯁꯇ ꯑꯩꯈꯣꯏ ꯁꯕꯦꯟꯇꯤꯟ ꯁꯕꯦꯟꯇꯤꯟ ꯀꯦꯗ ꯊꯥꯗꯣꯛꯆꯩꯕꯀꯣ ꯑꯗꯨ ꯌꯨ ꯑꯦꯗꯗꯤ ꯌꯨ ꯑꯦꯗꯗꯤ ꯑꯩꯈꯣꯏ ꯀꯩꯅꯣ ꯂꯥꯛꯀꯅꯦꯕ ꯌꯨ ꯑꯦꯒꯤ ꯀ꯭ꯋꯥꯂꯤꯇꯤꯒꯤ ꯄ꯭ꯔꯥꯏꯁꯇꯅ ꯑꯩꯈꯣꯏ ꯁꯕꯦꯟ ꯀꯦ ꯁꯨꯃꯥꯏꯅ ꯂꯥꯛꯀꯅꯦꯕꯀꯣ ꯑꯗꯨꯀꯥꯟꯗ ꯑꯩꯈꯣꯏ ꯗꯤꯁꯀꯥꯎꯟ ꯄ꯭ꯔꯥꯏꯁꯇ ꯐꯣꯔꯇꯤ ꯄꯔꯁꯦꯟ ꯇꯥꯊꯣꯛꯆꯔꯀꯥꯟꯗ ꯑꯩꯈꯣꯏ ꯐꯣꯔ ꯀꯦꯗ ꯂꯧꯕꯤꯕ ꯌꯥꯅꯦꯕ ꯑꯥ ꯌꯥꯝꯊꯤꯅ ꯇꯥꯔꯕꯅꯤꯀꯣ ꯁꯦ

ꯇꯧꯏ ꯇꯧꯏ ꯗꯦꯂꯤꯚꯔꯤ ꯇꯧꯏ ꯑꯩꯈꯣꯏ ꯀꯔꯤ ꯂꯝ ꯑꯣꯏꯕꯤꯗꯣꯏꯅꯣ ꯕ꯭ꯔꯣꯁꯦ ꯑꯣ ꯑꯣꯀꯦ ꯌꯥꯅꯤ ꯌꯥꯅꯤ ꯀꯩꯝ ꯀꯥꯏꯔꯣꯏ ꯑꯗꯣ ꯕ꯭ꯔꯗꯔꯁꯦ ꯑꯩꯈꯣꯏ ꯑꯥ ꯍꯥꯏꯕꯤꯌꯨ ꯍꯥꯏꯕꯤꯌꯨ ꯆꯥꯔꯖ ꯗꯦꯂꯤꯚꯔꯤ ꯆꯥꯔꯖꯁꯦꯀꯣ ꯑꯩꯈꯣꯏ ꯏꯝꯐꯥꯜ ꯑꯦꯔꯤꯌꯥ ꯃꯅꯨꯡꯒꯤ ꯑꯣꯏꯅꯗꯤ ꯑꯩꯈꯣꯏꯁꯦ ꯀꯩꯅꯣ ꯇꯧꯖꯕꯅꯦ ꯐ꯭ꯔꯤ ꯗꯦꯂꯤꯚꯔꯤ ꯇꯧꯖꯕꯅꯦꯕꯀꯣ ꯑꯗꯣ ꯕ꯭ꯔꯗꯔ ꯍꯣꯏꯒꯤꯗꯨꯗꯤ ꯆꯥꯔꯖ ꯑꯩꯈꯣꯏ ꯇꯨ ꯍꯟꯗ꯭ꯔꯦꯗꯃꯨꯛ ꯂꯥꯛꯀꯗꯧ ꯃꯥꯜꯂꯦꯕ ꯑꯗꯨ ꯕ꯭ꯔꯗꯔꯅ ꯂꯩꯕꯤꯕ ꯆꯥꯡ ꯄꯣꯠ ꯂꯩꯕꯤꯕ ꯆꯥꯡꯗꯣ ꯍꯥꯏꯗꯤ ꯄꯩꯁꯥꯗꯨꯒꯤ ꯃꯑꯣꯡ ꯌꯦꯡꯖꯔꯒ ꯑꯗꯨꯝ ꯑꯈꯣꯏꯗꯤ ꯐ꯭ꯔꯤ ꯗꯦꯂꯤꯚꯔꯤ ꯇꯧꯊꯣꯔꯛꯄꯁꯨ ꯌꯥꯏ ꯍꯥꯏꯇꯥꯔꯦ ꯑꯗꯒꯤ ꯑꯩꯈꯣꯏ ꯗ꯭ꯔꯦꯁꯇꯁꯨ ꯃꯈꯜ ꯁꯝꯃꯔꯒꯤ ꯑꯅꯧ ꯑꯅꯧꯕ ꯃꯌꯥꯝ ꯂꯥꯛꯑꯦꯕꯀꯣ ꯁꯝꯃꯔꯁꯨ ꯌꯧꯁꯤꯜꯂꯛꯑꯕꯅꯤꯅ ꯑꯩꯈꯣꯏ ꯁꯝꯃꯔꯗꯗꯤ ꯍꯧꯖꯤꯛ ꯑꯣꯐꯔ ꯌꯥꯝ ꯊꯥꯔꯤꯕꯀꯣ ꯑꯩꯈꯣꯏ ꯑꯗꯨꯒꯤ ꯃꯊꯛꯇ ꯋꯤꯟꯇꯔ ꯀ꯭ꯂꯤꯌꯔꯦꯟꯁ ꯁꯦꯜꯒꯤ ꯍꯥꯏꯗꯤ ꯋꯤꯟꯇꯔꯒ ꯂꯣꯏꯁꯤꯟꯒ꯭ꯔꯕꯅꯤꯅꯀꯣ ꯑꯗꯨꯒꯤꯁꯨ ꯀ꯭ꯂꯤꯌꯔꯦꯟꯁ ꯁꯦꯜ ꯃꯌꯥꯝ ꯑꯃ ꯊꯥꯗꯣꯛꯏꯕ ꯑꯩꯈꯣꯏ ꯖꯦꯛꯀꯦꯠꯇ ꯍꯥꯟꯅ ꯂꯨꯄꯥ ꯂꯤꯁꯤꯡ ꯑꯅꯤ ꯄꯤꯔꯝꯕꯒꯥꯏꯁꯤ ꯑꯩꯈꯣꯏ ꯍꯧꯖꯤꯛ ꯂꯤꯁꯤꯡ ꯑꯃꯗꯅꯦꯕ ꯊꯥꯗꯣꯛꯏꯁꯦ ꯐꯤꯐꯇꯤ ꯄꯔꯁꯦꯟ ꯇꯥꯊꯣꯛꯑꯀꯥꯟꯗ ꯑꯥ ꯖꯦꯛꯀꯦꯠꯇ ꯄꯞꯐꯔ ꯖꯦꯛꯀꯦꯠꯀꯁꯦ ꯑꯗꯒꯤꯗꯤ ꯑꯩꯈꯣꯏ ꯆꯨꯝꯅꯒꯤ ꯑꯩꯈꯣꯏꯒꯤ ꯀꯔꯤ ꯍꯥꯏꯅꯤ ꯑꯣꯜ ꯃꯅꯤꯒꯤ ꯄꯨꯜ ꯑꯣꯚꯔꯒꯨꯝꯕ ꯑꯗꯨꯒꯨꯝꯕꯁꯨ ꯑꯗꯨꯝ ꯍꯣꯡ ꯍꯣꯡꯅ ꯑꯩꯈꯣꯏ ꯆꯥꯝꯃꯉꯥꯒꯤ ꯑꯅꯤ ꯇꯧꯊꯣꯛꯄꯒꯨꯝꯕ ꯑꯗꯨꯃꯥꯏꯅ ꯇꯧꯊꯣꯛꯆꯔꯤꯕꯀꯣ ꯍꯧꯖꯤꯛ ꯃꯌꯥꯝ ꯑꯗꯣ ꯍꯥꯏꯐꯦꯠ ꯕ꯭ꯔꯗꯔ ꯍꯣꯏ ꯑꯩꯈꯣꯏ ꯀꯩꯅꯣꯁꯦ ꯑꯣꯏꯅꯥꯝꯗ ꯀꯩꯅꯣꯗ ꯂꯩꯕꯅꯤꯅ ꯍꯥꯏꯐꯦꯠꯇꯪ ꯂꯥꯛꯄꯤꯔꯒ ꯌꯦꯡꯕꯤꯔꯁꯨ ꯌꯥꯔꯦ ꯀꯣ ꯑꯗꯒꯤ ꯑꯩꯈꯣꯏ ꯂꯣꯇꯔꯤꯁꯨ ꯇꯧꯖꯔꯤꯕꯀꯣ ꯂꯣꯇꯔꯤꯗꯣ ꯇꯧꯖꯔꯤ ꯑꯗꯣ ꯂꯥꯛꯄꯤꯔꯀꯥꯟꯗ ꯑꯩꯈꯣꯏ ꯄꯣꯠ ꯂꯩ ꯃꯇꯝꯗ ꯑꯩꯈꯣꯏ ꯀꯥꯔꯠ ꯑꯃ ꯄꯤꯔꯛꯀꯅꯦꯕꯀꯣ ꯑꯗꯨꯗ ꯂꯛꯀꯤ ꯅꯝꯕꯔ ꯑꯃ ꯌꯥꯎꯔꯛꯀꯅꯤ ꯑꯗꯨ ꯅꯝꯕꯔꯗꯣ ꯇꯧꯔꯒ ꯑꯩꯈꯣꯏ ꯗ꯭ꯔꯣꯒ ꯇꯧꯔꯀꯥꯟꯗ ꯑꯩꯈꯣꯏ ꯂꯣꯇꯔꯤ ꯇꯧꯖꯗꯣꯏꯅꯦꯕ ꯑꯗꯨꯒ ꯄꯩꯁꯥ ꯄꯤꯗꯣꯏꯅꯦꯕꯀꯣ ꯄꯩꯁꯥ ꯑꯣꯏꯅ ꯄꯤꯔꯁꯨ ꯌꯥꯏ ꯗ꯭ꯔꯦꯁ ꯑꯣꯏꯅ ꯂꯧꯔꯁꯨ ꯌꯥꯏꯑꯕ ꯑꯗꯨꯏꯗꯣ ꯑꯩꯈꯣꯏꯒꯤ ꯑꯅꯥꯗꯔ ꯆꯥꯟꯁꯅꯦꯕ ꯋꯤꯟꯅꯔꯁꯦ ꯑꯩꯈꯣꯏ ꯋꯤꯟꯅꯔꯁꯦ ꯇꯔꯥ ꯊꯝꯁꯤꯔꯥ ꯈꯟꯅꯔꯝꯕꯅꯦꯕꯀꯣ ꯑꯗꯣ ꯄꯥꯔꯇꯤꯁꯤꯄꯦꯟ ꯌꯥꯝꯃꯛꯑꯒꯗꯤ ꯍꯦꯜꯂꯛꯄꯁꯨ ꯌꯥꯏ ꯑꯩꯈꯣꯏ ꯀꯨꯟ ꯊꯝꯃꯛꯄꯁꯨ ꯌꯥꯏꯕꯀꯣ ꯑꯗꯨꯃꯥꯏꯅ ꯂꯩ ꯑꯗꯨ ꯐꯥꯔꯁ ꯄ꯭ꯔꯥꯏꯖ ꯁꯦꯀꯦꯟ ꯄ꯭ꯔꯥꯏꯖ ꯐꯥꯔꯁꯇꯩꯅ ꯐꯥꯏꯚ ꯐꯥꯎꯗꯤꯅꯦ ꯂꯣꯏ ꯃꯥꯟꯅꯔꯅꯦꯕꯀꯣ ꯑꯥ ꯑꯗꯨꯒ ꯑꯩꯈꯣꯏꯒꯤ ꯀꯩꯅꯣꯗꯒꯤ ꯀꯔꯤ ꯀꯩꯅꯣꯗꯩꯅ ꯁꯤꯛꯁꯇꯒꯤꯅ ꯇꯦꯟ ꯐꯥꯎꯕꯗꯤꯀꯣ ꯑꯗꯨꯅꯃꯨꯛ ꯈꯤꯇꯪ ꯀꯩꯅꯣ ꯇꯥꯔꯛꯑꯅꯤ

ꯍꯣꯏ ꯑꯗꯨꯁꯨ ꯑꯩꯈꯣꯏ ꯐꯨꯔꯤꯠ ꯑꯃ ꯂꯩꯕꯗ ꯐꯨꯔꯤꯠ ꯑꯃ ꯍꯥꯞꯄꯒꯁꯨ ꯌꯥꯝ ꯂꯩꯔꯤꯕ ꯑꯩꯈꯣꯏ ꯍꯧꯖꯤꯛ ꯀꯩꯅꯣ ꯇꯧꯔꯤꯕꯀꯣ ꯑꯗꯣ ꯕ꯭ꯔꯗꯔ ꯀꯔꯤ ꯀꯔꯤ ꯂꯩꯕꯤꯗꯣꯏꯅꯣ ꯁꯨꯝ ꯍꯩꯖꯔꯛꯄꯅꯦ ꯍꯥꯏꯇꯥꯔꯦ

ꯂꯩꯅꯤ ꯂꯩꯅꯤ ꯁꯝꯃꯔꯗ ꯑꯩꯈꯣꯏ ꯇꯤ ꯁꯥꯔꯠ ꯂꯩꯔꯦꯀꯣ ꯇꯤ ꯁꯥꯔꯠ ꯈꯔ ꯇꯤ ꯁꯥꯔꯠꯁꯨ ꯂꯩꯔꯦ ꯑꯗꯒꯤꯗꯤ ꯑꯩꯈꯣꯏꯒꯤ ꯁꯝꯃꯔ ꯁꯥꯔꯠ ꯑꯃ ꯑꯩꯈꯣꯏꯒꯤ ꯄꯥꯊ꯭ꯔꯤꯛ ꯄꯥꯔꯀꯥꯟꯗ ꯑꯩꯈꯣꯏꯒꯤ ꯂꯤꯠꯄ ꯌꯥꯝ ꯅꯨꯡꯉꯥꯏꯕ ꯏꯪ ꯏꯪ ꯂꯥꯎꯕ ꯐꯤꯗꯥ ꯑꯩꯈꯣꯏ ꯀꯨꯗꯥꯝ ꯄꯥꯟꯕꯤ ꯃꯦꯟ ꯁꯥꯔꯠꯀꯤ ꯇꯥꯏꯞ ꯇꯧꯕꯤꯗꯣ ꯑꯗꯨꯁꯨ ꯂꯩꯅꯤ ꯑꯗꯨꯁꯨ ꯑꯩꯈꯣꯏ ꯀꯩꯅꯣ ꯄ꯭ꯔꯥꯏꯁ ꯌꯥꯝ ꯍꯣꯡꯉꯦꯕꯀꯣ ꯑꯩꯈꯣꯏ ꯇꯨ ꯍꯟꯗ꯭ꯔꯦꯗꯇ ꯈꯛꯇꯪ ꯂꯩꯌꯦꯕꯀꯣ ꯑꯗꯒꯤꯗꯤ ꯑꯩꯈꯣꯏꯒꯤ ꯁꯝꯃꯔꯒꯤ ꯍꯥꯐ ꯀꯩꯅꯣ ꯍꯥꯏꯇꯥꯔꯦ ꯁꯦꯠꯄꯁꯨ ꯌꯥꯝ ꯅꯨꯡꯉꯥꯏꯕ ꯀ꯭ꯋꯥꯇꯔꯄꯦꯟ ꯍꯥꯏꯇꯥꯔꯦꯀꯣ ꯏꯁꯇ꯭ꯔꯦꯆꯦꯕꯜ ꯑꯣꯏꯔꯛꯀꯅꯤ ꯂꯣꯏꯅ ꯍꯥꯏꯗꯤ ꯖꯤꯝ ꯁꯥꯟꯅꯕꯗ ꯁꯥꯟꯅ ꯈꯣꯠꯅꯕꯗ ꯁꯦꯠꯄ ꯌꯥꯕ ꯃꯑꯣꯡꯗ ꯂꯩ ꯑꯗꯨꯒꯨꯝꯕꯁꯨ ꯂꯩꯅꯦꯕꯀꯣ ꯑꯗꯨꯒꯨꯝꯕꯗꯨꯅ ꯄ꯭ꯔꯥꯏꯁ ꯑꯩꯈꯣꯏ ꯀꯩꯅꯣ ꯊ꯭ꯔꯤ ꯍꯟꯗ꯭ꯔꯦꯗ ꯂꯥꯛꯀꯅꯦꯕ ꯑꯗꯒꯤꯗꯤ ꯑꯗꯨꯒꯨꯝꯕ ꯃꯈꯟ ꯃꯈꯟ ꯃꯌꯥꯝ ꯂꯩꯈ꯭ꯔꯦꯕ ꯑꯗꯨꯒ ꯑꯩꯈꯣꯏ ꯇꯤ ꯁꯥꯔꯠ ꯑꯩꯈꯣꯏ ꯇꯤ ꯁꯥꯔꯠꯁꯦ ꯄ꯭ꯔꯤꯃꯤꯌꯝ ꯀ꯭ꯋꯥꯂꯤꯇꯤꯅꯦꯕꯀꯣ

ꯕ꯭ꯔꯦꯟꯁꯦ ꯀꯩꯅꯣ ꯂꯩꯔꯦ ꯅꯥꯏꯀꯤ ꯂꯩꯔꯦ ꯑꯦꯗꯤꯗꯥꯁ ꯂꯩꯔꯦ ꯑꯗꯒꯤꯗꯤ ꯌꯨ ꯑꯦꯁ ꯄꯣꯂꯣ ꯂꯩꯔꯦꯀꯣ ꯑꯩꯈꯣꯏ ꯀꯔꯤ ꯄꯣꯂꯣ ꯇꯤ ꯁꯥꯔꯠꯇ ꯍꯥꯏꯔꯒꯅ ꯌꯨ ꯑꯦꯁ ꯄꯣꯂꯣꯒꯤ ꯑꯗꯒꯤ ꯖꯥꯔꯥꯒꯤ ꯃꯌꯥꯝ ꯃꯈꯟ ꯃꯌꯥꯝ ꯂꯩꯈ꯭ꯔꯦ ꯑꯗꯨꯗꯤ ꯑꯗꯨ ꯕ꯭ꯔꯗꯔꯅ ꯂꯥꯛꯑꯒ ꯈꯟꯕꯤꯔꯣ ꯑꯩꯈꯣꯏꯒꯤ ꯑꯣꯜ ꯃꯅꯤꯒꯨꯝꯕꯁꯨ ꯆꯪꯉꯦ ꯍꯥꯏꯇꯥꯔꯦ ꯃꯣꯏꯒꯤ ꯇꯤ ꯁꯥꯔꯠꯁꯦ ꯍꯧꯖꯤꯛꯁꯦ ꯌꯥꯝ ꯀꯟꯅꯁꯨ ꯄꯥꯝꯅꯕꯀꯣ ꯑꯗꯨ ꯕ꯭ꯔꯗꯔ ꯍꯣꯏ ꯂꯥꯛꯑꯒ ꯌꯦꯡꯕꯤꯒꯦ ꯍꯥꯏꯕ꯭ꯔꯥ ꯅꯠꯇ꯭ꯔꯒꯅ ꯑꯩꯈꯣꯏ ꯋꯦꯕꯁꯥꯏꯠꯇꯁꯨ ꯌꯥꯎꯗꯤ ꯌꯥꯎꯖꯕꯅꯦꯕꯀꯣ ꯑꯣ ꯍꯣꯏ ꯀꯩꯅꯣ ꯐꯦꯁꯟ ꯑꯦꯟ ꯑꯦꯟꯇꯔꯇꯦꯟꯃꯦꯟ ꯏꯁꯇꯣꯔꯑꯅ ꯂꯩꯕꯅꯦꯕ ꯑꯣ ꯌꯦꯡꯉꯣ ꯌꯦꯡꯉꯣ ꯑꯅꯧ ꯑꯅꯧꯕ ꯄꯣꯠꯁꯨ ꯃꯌꯥꯝ ꯊꯥꯒꯠꯂꯛꯑꯅꯦꯕꯀꯣ ꯑꯗꯣ ꯑꯗꯨꯝ ꯑꯗꯨꯗꯒꯤ ꯐꯣꯂꯣ ꯇꯧꯁꯤꯟꯕꯤꯔꯣ ꯑꯗꯨꯒ ꯀꯩꯅꯣ ꯇꯧꯁꯤꯟꯕꯤꯔꯛꯑꯣ ꯑꯗꯨꯝ ꯑꯅꯧ ꯑꯅꯧꯕ ꯃꯌꯥꯝ ꯊꯥꯒꯠꯂꯛꯀꯅꯤ

ꯑꯥ ꯈꯨꯃꯨꯛꯁꯦ ꯀꯔꯝꯕꯒꯤꯗ ꯑꯣꯏꯗꯣꯏꯅꯣ ꯅꯥꯏꯀꯤ ꯏꯌꯔ ꯖꯣꯔꯗꯥꯟ ꯑꯣꯏꯗꯣꯏꯔꯥ ꯗꯪꯀꯤꯗꯣ ꯑꯣꯏꯗꯣꯏꯔꯥ ꯖꯣꯔꯗꯥꯟꯒꯤꯁꯦ ꯖꯣꯔꯗꯥꯟꯒꯤꯁꯦ ꯃꯣꯏ ꯀꯂꯔꯗꯁꯨ ꯄ꯭ꯔꯥꯏꯁꯁꯦ ꯈꯔ ꯗꯤꯐ꯭ꯔꯦꯟꯁ ꯂꯩꯌꯦꯕꯀꯣ ꯑꯩꯈꯣꯏꯒꯤ ꯀꯩꯅꯣꯗꯗꯤ ꯖꯣꯔꯗꯥꯟ ꯆꯨꯝꯅꯒꯤ ꯑꯩꯈꯣꯏꯒꯤ ꯔꯦꯠꯀ ꯇꯣꯡꯅꯕꯗꯣ ꯑꯗꯨꯗꯤ ꯍꯣꯡꯉꯦꯕꯀꯣ ꯑꯗꯨ ꯅꯠꯇꯕ ꯈꯤꯇꯪ ꯌꯨꯅꯤꯛ ꯑꯣꯏꯕ ꯑꯩꯈꯣꯏꯒꯤ ꯀꯩꯅꯣꯒ ꯌꯥꯎꯕ ꯕ꯭ꯂꯨ ꯃꯆꯨꯒ ꯌꯥꯎꯔꯒ ꯑꯩꯈꯣꯏꯒꯤ ꯑꯃ ꯂꯪꯈꯠꯄꯤꯃ ꯌꯥꯎꯕꯅꯦꯕꯀꯣ ꯑꯗꯨꯅ ꯄ꯭ꯔꯥꯏꯁꯇꯤ ꯈꯤꯇꯪ ꯋꯥꯡꯉꯛꯀꯅꯤ ꯑꯗꯨꯒ ꯐꯕꯁꯨ ꯑꯗꯨꯅ ꯍꯦꯜꯂꯛꯀꯅꯦꯕꯀꯣ ꯋꯥꯇꯔ ꯄ꯭ꯔꯨꯞꯁꯨ ꯑꯣꯏꯔꯛꯀꯅꯦꯕ ꯑꯗꯨꯗꯒꯤꯗꯤ ꯑꯩꯈꯣꯏ ꯁ꯭ꯋꯦꯠ ꯑꯣꯏꯕ ꯂꯦꯗꯔꯁꯨ ꯂꯩꯅꯦꯕ ꯁ꯭ꯋꯦꯠ ꯍꯥꯏꯁꯤꯅ ꯑꯩꯈꯣꯏ ꯀꯔꯤ ꯍꯥꯏꯇꯥꯔꯦ ꯀꯔꯤ ꯍꯥꯏꯇꯥꯔꯒꯦꯗ ꯑꯩꯈꯣꯏ ꯏꯁꯤꯡ ꯏꯁꯤꯡꯅ ꯀꯩꯅꯣ ꯇꯧꯗ꯭ꯔꯁꯨ ꯌꯥꯕ ꯑꯩꯈꯣꯏ ꯁ꯭ꯋꯦꯠ ꯏꯔꯦꯖꯔꯅ ꯑꯃ ꯂꯩꯌꯦꯕꯀꯣ ꯑꯗꯨꯗꯨꯅ ꯃꯣꯠꯈꯤꯕ ꯈꯣꯠꯈꯤꯕꯗꯣ ꯍꯥꯏꯗꯤ ꯏꯔꯦꯖꯔꯗꯧꯅ ꯇꯛꯊꯣꯛꯑꯀꯥꯟꯗ ꯑꯗꯨꯝ ꯕ꯭ꯔꯁꯇꯧꯅ ꯅꯥꯟꯊꯣꯛꯑꯀꯥꯟꯗ ꯂꯣꯏ ꯀꯣꯛꯄ ꯍꯥꯏꯇꯥꯔꯦ ꯑꯗꯨꯗꯨꯅ ꯑꯩꯈꯣꯏ ꯍꯧꯖꯤꯛꯀꯤ ꯉꯁꯥꯏꯒꯤ ꯑꯩꯈꯣꯏ ꯆꯨꯝꯅꯒꯤ ꯅꯣꯔꯃꯦꯜꯗꯨꯅ ꯑꯩꯈꯣꯏ ꯌꯨ ꯑꯦ ꯀ꯭ꯋꯥꯂꯤꯇꯤꯗ ꯐꯣꯔ ꯀꯦ ꯁꯨꯃꯥꯏꯅ ꯂꯥꯛꯑꯅꯦꯕꯀꯣ ꯑꯗꯨꯒ ꯑꯩꯈꯣꯏ ꯉꯁꯥꯏꯒꯤ ꯑꯩꯅ ꯍꯥꯏꯖꯈ꯭ꯔꯤꯁꯤꯅ ꯑꯩꯈꯣꯏ ꯁ꯭ꯋꯦꯠꯇꯨꯅ ꯀꯩꯅꯣ ꯐꯥꯏꯚ ꯀꯦ ꯂꯥꯛꯑꯅꯤ ꯑꯗꯨꯒ ꯑꯩꯈꯣꯏꯒꯤ ꯑꯃ ꯍꯧꯖꯤꯛꯀꯤ ꯈꯔ ꯂꯪꯈꯠꯄ ꯋꯥꯇꯔ ꯄ꯭ꯔꯨꯞ ꯑꯗꯨꯅꯅꯦ ꯐꯣꯔ ꯄꯣꯏꯟ ꯐꯥꯏꯚ ꯁꯨꯃꯥꯏꯅ ꯂꯥꯛꯑꯅꯤ

ꯀꯩꯅꯣ ꯀꯔꯝꯕ ꯕ꯭ꯔꯦꯟꯒꯤ ꯗꯤꯀꯤꯁꯀꯤ ꯑꯣꯏꯗꯣꯏꯔꯥ ꯅꯠꯇ꯭ꯔꯒꯅ ꯂꯤꯚꯥꯏꯀꯤꯗꯨ ꯑꯣꯏꯗꯣꯏꯔꯥ ꯑꯣ ꯕꯤꯀꯤꯁꯀꯤꯗꯣ ꯕꯤꯀꯤꯁꯀꯤꯗꯤ ꯑꯩꯈꯣꯏ ꯀꯩꯅꯣ ꯑꯗꯨꯝ ꯍꯥꯏꯗꯤ ꯋꯥꯔꯛ ꯋꯦꯌꯔꯅꯦꯕ ꯃꯣꯏꯁꯦ ꯍꯥꯏꯗꯤ ꯐꯤꯁꯦ ꯑꯗꯨꯝ ꯐꯔꯒ ꯂꯥꯛꯑꯦꯕ ꯍꯥꯏꯗꯤ ꯑꯩꯈꯣꯏ ꯊꯕꯛꯁꯨꯕ ꯁꯦꯡꯅ ꯍꯥꯏꯔꯕꯗ ꯊꯕꯛ ꯁꯨꯕꯗ ꯁꯤꯖꯤꯟꯅꯕ ꯗ꯭ꯔꯦꯁꯀꯨꯝꯕꯅꯦꯕ ꯃꯣꯏꯁꯦ ꯍꯥꯏꯗꯤ ꯑꯆꯧ ꯑꯆꯧꯕ ꯐꯦꯛꯇ꯭ꯔꯤꯗ ꯊꯕꯛ ꯇꯧꯕ ꯃꯩꯔꯤꯛ ꯅꯨꯛꯂꯤꯛ ꯆꯣꯡꯕ ꯂꯩꯗꯅꯀꯣ ꯑꯗꯨꯒꯨꯝꯕ ꯃꯩꯔꯤꯛꯀꯨꯝꯕ ꯆꯣꯡꯕꯗ ꯆꯪꯗꯅꯕ ꯆꯪꯗꯕ ꯐꯤꯅꯦ ꯍꯥꯏꯇꯥꯔꯦ ꯑꯗꯨꯅ ꯈꯤꯇꯪ ꯃꯃꯟꯗꯤ ꯈꯤꯇꯪ ꯂꯥꯛꯀꯅꯦ ꯑꯗꯨ ꯑꯣꯏꯇꯥꯔꯒꯁꯨ ꯑꯩꯈꯣꯏ ꯍꯧꯖꯤꯛ ꯗꯤꯁꯀꯥꯎꯟ ꯄ꯭ꯔꯥꯏꯁꯁꯦ ꯑꯩꯠ ꯍꯟꯗ꯭ꯔꯦꯗꯇ ꯊꯥꯗꯣꯛꯆꯩꯑꯕ ꯑꯣ ꯑꯗꯨ ꯕ꯭ꯔꯗꯔꯅ ꯄꯥꯝꯕꯤꯇꯥꯔꯒꯗꯤ

ꯀꯩꯅꯣꯁꯦ ꯑꯗꯨ ꯑꯣꯏꯇꯥꯔꯒꯗꯤ ꯈꯣꯡꯒ꯭ꯔꯥꯎꯗ ꯑꯩꯠ ꯍꯟꯗ꯭ꯔꯦꯗꯇꯣ ꯁꯕꯦꯟ ꯍꯟꯗ꯭ꯔꯦꯗ ꯁꯥꯖꯔꯒꯦꯕꯀꯣ ꯑꯗꯒꯤ ꯈꯣꯡꯉꯨꯞꯁꯦ ꯀꯔꯝꯕꯅꯣ ꯇꯧꯕꯤꯗꯣꯏꯁꯦ ꯈꯣꯡꯉꯨꯞꯁꯦ ꯀꯔꯝꯕꯅꯣꯕ ꯑꯃ ꯁ꯭ꯋꯦꯠꯇꯣ ꯑꯣꯏꯗꯣꯏꯔꯥ ꯑꯣ ꯁ꯭ꯋꯦꯠꯁꯦ ꯑꯗꯨ ꯑꯣꯏꯇꯥꯔꯒꯗꯤ ꯀꯩꯅꯣ ꯐꯥꯏꯚ ꯀꯦ ꯁꯨꯃꯥꯏꯅ ꯂꯥꯛꯑꯅꯦꯕꯀꯣ ꯐꯥꯏꯚ ꯀꯦꯗꯣ ꯑꯩꯈꯣꯏ ꯗꯤꯁꯀꯥꯎꯟꯗ ꯐꯣꯔ ꯄꯣꯏꯟ ꯐꯥꯏꯚꯇ ꯂꯧꯕꯤꯔꯣ ꯑꯗꯨꯒ ꯐꯨꯔꯤꯠꯇꯨꯅ ꯇꯨ ꯍꯟꯗ꯭ꯔꯦꯗꯇ ꯁꯥꯖꯔꯒꯦ ꯑꯗꯨ ꯑꯣꯏꯇꯥꯔꯒꯗꯤ ꯀꯌꯥ ꯇꯥꯔꯦ ꯐꯣꯔ ꯄꯣꯏꯟ ꯐꯥꯏꯚ ꯑꯃꯅꯦ ꯑꯗꯒꯤ ꯁꯕꯦꯟ ꯍꯟꯗ꯭ꯔꯦꯗ ꯑꯃꯅꯦ ꯑꯗꯒꯤꯗꯤ ꯑꯧ ꯑꯗꯨꯗꯨꯃꯥꯏꯅ ꯇꯥꯔꯦ ꯑꯗꯣ ꯗꯦꯂꯤꯚꯔꯤ ꯆꯥꯔꯖꯇꯣ ꯆꯥꯝꯃꯗꯪ ꯂꯧꯖꯔꯒꯦꯕꯀꯣ ꯑꯗꯨꯃꯥꯏꯅ ꯇꯥꯔꯒ ꯑꯗꯣ ꯕ꯭ꯔꯗꯔ ꯍꯣꯏ ꯀꯩꯅꯣ ꯃꯤꯡ ꯂꯩꯐꯝ ꯀꯩꯀꯥꯗꯣ ꯑꯩꯈꯣꯏ ꯀꯩꯅꯣꯗ ꯊꯥꯖꯤꯟꯕꯤꯔꯛꯑꯣ ꯑꯗꯨꯝ ꯍꯌꯦꯡꯃꯛ ꯗꯦꯂꯤꯚꯔꯤ ꯇꯧꯖꯔꯛꯑꯒꯦ